ꯇ꯭ꯔꯦꯕꯦꯜꯂꯤꯡ ꯇꯧꯕ ꯗꯔꯀꯥꯔ ꯑꯣꯏꯕ ꯄꯣꯠ ꯍꯥꯏꯕꯗꯤ ꯑꯩꯈꯣꯏ ꯕ꯭ꯔꯁ ꯅꯨꯡ ꯑꯗꯨꯒ ꯁꯝ ꯁꯝꯖꯦꯠ ꯂꯣꯁꯟꯒꯨꯝꯕ ꯇꯥꯋꯦꯜꯒꯨꯝꯕ ꯌꯥꯔꯒꯗꯤ ꯕ꯭ꯂꯦꯡꯀꯦꯠ ꯃꯆꯥ ꯑꯃꯒꯨꯝꯕ ꯄꯨꯕ ꯍꯥꯏꯕꯁꯤ ꯗꯔꯀꯥꯔꯅꯤ ꯑꯗꯨꯒ ꯏꯕꯟ ꯐꯥꯔꯁ ꯑꯦꯗ ꯀꯨꯝꯕ ꯃꯆꯥꯗꯀꯣ ꯑꯩꯈꯣꯏ ꯕꯦꯒ ꯃꯆꯥꯗ ꯄꯥꯏꯕ ꯍꯥꯏꯕꯁꯦ ꯌꯥꯝ ꯗꯔꯀꯥꯔ ꯑꯣꯏ ꯍꯥꯏꯅ ꯈꯜꯂꯦ ꯑꯗꯣ ꯕꯥꯏ ꯆꯥꯟꯁ ꯑꯩꯈꯣꯏ ꯑꯦꯛꯁꯤꯗꯦꯟꯒꯨꯝꯕ ꯊꯣꯛꯂꯗꯤ ꯐꯥꯔꯁ ꯑꯦꯗ ꯀꯨꯝꯕꯗ ꯍꯣꯁꯄꯤꯇꯥꯜ ꯌꯧꯗ꯭ꯔꯤꯉꯩꯗ ꯐꯥꯔꯁ ꯑꯦꯗ ꯀꯨꯝꯕꯗ ꯁꯠ ꯌꯧꯁ ꯇꯧꯅꯤꯡꯉꯥꯏꯒꯤꯗꯃꯛꯇ ꯐꯥꯔꯁ ꯑꯦꯗꯁꯤꯁꯨ ꯃꯦꯟꯂꯤ ꯏꯝꯄꯣꯔꯇꯦꯟ ꯑꯃꯅꯤ